ꯑꯩꯅ ꯅꯍꯥꯟꯅꯦ ꯑꯦꯇꯤꯆꯨꯠꯀꯤ ꯁꯟꯁ꯭ꯀ꯭ꯔꯤꯟ ꯑꯃ ꯂꯩꯌꯦꯕ ꯅꯍꯥꯟ ꯅꯉꯣꯟꯗꯒꯤ ꯂꯧꯕꯗꯣ ꯑꯗꯨꯒꯤꯗꯨ ꯁꯤꯖꯤꯟꯅꯕ ꯌꯥꯝꯅ ꯅꯨꯉꯥꯏꯕꯒꯤ ꯋꯥꯅꯤ ꯑꯩꯁꯨ ꯑꯩꯉꯣꯟꯗꯁꯨ ꯏꯃꯥꯟꯅꯕꯤ ꯑꯃꯅ ꯍꯥꯏꯔꯛꯄꯗꯒꯤ ꯑꯩꯁꯦ ꯑꯣꯔꯗꯔ ꯇꯧꯕꯅꯦꯕ ꯑꯗꯣ ꯁꯤꯒꯤꯁꯦ ꯁꯤꯖꯤꯟꯅꯕ ꯌꯥꯝꯅ ꯅꯨꯉꯥꯏꯕꯁꯤꯅꯅꯦ ꯑꯩꯁꯦ ꯏꯃꯥꯟꯅꯕꯤ ꯑꯇꯩꯗꯁꯨ ꯑꯗꯨꯝ ꯌꯥꯝꯅ ꯁꯤꯖꯤꯟꯅꯍꯟꯅꯤꯡꯉꯦ